ꯍꯜꯂꯣ ꯑꯥ ꯍꯣꯜꯁꯦꯜ ꯗꯨꯀꯥꯟꯒꯤꯗꯨꯔꯣ

ꯍꯥꯟꯅꯒꯨꯝꯅ ꯃꯔꯥꯡ ꯀꯥꯏꯅ ꯐꯪꯕ ꯈꯣꯠꯄ ꯀꯩꯅꯣ ꯇꯧꯕꯁꯤꯕꯨ ꯏꯋꯥꯠ ꯋꯥꯠꯂꯦ ꯀꯔꯝꯃꯥꯏꯅ ꯇꯧꯔꯤꯃꯣ ꯃꯃꯟ ꯃꯊꯨꯝ ꯍꯦꯟꯒꯠꯈ꯭ꯔꯕꯖꯥꯠꯂꯣ ꯑꯣ ꯄꯨꯊꯣꯛ ꯈꯣꯇꯣꯛꯄꯗꯤ ꯀꯔꯝꯃꯥꯏꯅ ꯇꯧꯕ ꯑꯊꯤꯡꯕ ꯑꯄꯟꯕ ꯂꯩꯕ꯭ꯔꯥꯕ ꯂꯝꯕꯤꯗ ꯑꯗꯨ ꯀꯔꯤꯒꯤ ꯑꯥ ꯒꯣꯔꯤꯂꯥꯒꯨꯝꯕ ꯑꯗꯒꯤ ꯀꯩꯅꯣꯒꯨꯝꯕ ꯑꯩꯈꯣꯏꯒꯤ ꯁꯨꯄꯥꯔꯤꯒꯨꯝꯕ ꯈꯔ ꯈꯖꯤꯛ

ꯑꯥ ꯁꯨꯝ ꯑꯇꯣꯞꯗ ꯐꯣꯟ ꯂꯥꯡ ꯇꯧꯔꯒ ꯍꯪꯕꯗꯁꯨ ꯑꯦ ꯍꯪꯎ ꯅꯣꯏ ꯈꯪꯅ ꯆꯥꯟꯅꯕ ꯍꯥꯟꯅꯒꯤ ꯂꯩꯕ꯭ꯔꯥ ꯑꯗꯨꯁꯤꯡꯗꯨꯗ ꯄꯥꯎ ꯐꯥꯎꯅꯧꯑꯅ ꯍꯥꯏꯔꯛꯄ ꯍꯧꯖꯤꯛꯇꯤ ꯄꯨꯊꯣꯛꯄ

ꯑꯗꯨ ꯂꯥꯜꯂꯛꯄꯗꯤ ꯍꯥꯟꯅꯒꯨꯝꯅ ꯑꯗꯨꯝ ꯅꯣꯏꯒꯤ ꯃꯤꯅ ꯂꯥꯜꯂꯛꯄ ꯇꯥꯕꯅꯤꯅꯦ ꯃꯗꯨ ꯑꯩꯈꯣꯏꯅ ꯆꯪꯉꯨꯕꯗꯤ ꯋꯥꯔꯤꯅꯤ ꯆꯠꯊꯣꯛ ꯏꯊꯣꯛꯄꯗꯤ ꯀꯩꯅꯣ ꯇꯧꯗ꯭ꯔꯕꯅꯤꯅ

ꯆꯦꯡꯗꯨꯁꯨ ꯕꯦꯒ ꯌꯥꯡꯈꯩ ꯑꯃ ꯍꯨꯝꯐꯨ ꯑꯃ ꯂꯧꯒꯗꯝꯅꯦꯕ ꯑꯗꯨ ꯀꯃꯥꯏꯅ ꯇꯧꯕꯅꯣꯕ ꯑꯣ ꯑꯥ

ꯋꯥꯡꯉꯦ ꯋꯥꯡꯉꯦ ꯑꯣ ꯑꯣ ꯑꯣ ꯎꯝ

ꯍꯩ ꯃꯍꯤꯒꯨꯝꯕ ꯀꯦꯟꯗꯜꯒꯨꯝꯕ ꯑꯗꯒꯤ ꯀꯩꯅꯣ ꯑꯩꯈꯣꯏꯒꯤ ꯀꯔꯤꯑꯕ

ꯍꯣꯏ ꯍꯣꯏ ꯐꯔꯦ ꯐꯔꯦ